ꯍꯂꯣ ꯑꯣ ꯐꯣꯟꯗ ꯁꯨꯝ ꯊꯦꯡꯅꯕꯅꯦꯕꯀꯣ ꯑꯩꯈꯣꯏꯒꯤ ꯐꯣꯟ ꯁꯤꯖꯤꯟꯅꯔꯒ ꯑꯣꯟꯂꯥꯏꯟꯗ ꯄꯩꯁꯥ ꯇꯥꯟꯕ ꯌꯥꯔꯦ ꯈꯣꯠꯂꯦ ꯀꯥꯏꯅꯒ ꯁꯨꯝ ꯍꯥꯏꯔꯤꯁꯦ ꯁꯤ ꯁꯤ ꯀꯃꯥꯏ ꯇꯧꯔꯤꯖꯥꯠꯅꯣꯕ ꯀꯃꯥꯏ ꯀꯃꯥꯏꯅꯒ ꯇꯧꯋꯤꯖꯥꯠꯅꯣ ꯑꯁꯦꯡꯕꯩ ꯐꯪꯕꯨ ꯐꯪꯖꯥꯠꯂꯕ ꯁꯤꯁꯦ ꯑꯧ ꯑꯧ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯑꯣ ꯑꯗꯨ ꯁꯨꯃꯥꯏꯅ ꯄꯣꯠ ꯆꯩ ꯀꯩꯀꯩ ꯌꯣꯟꯕꯩ ꯌꯣꯛꯊꯣꯛ ꯌꯣꯟꯖꯤꯟꯒꯤ ꯅꯠꯇꯕꯤꯗ ꯒꯦꯝ ꯁꯥꯟꯅꯔꯒ ꯄꯩꯁꯥ ꯇꯥꯟꯕ ꯌꯥꯏ ꯀꯥꯏꯅꯒ ꯃꯌꯥꯝ ꯊꯣꯛꯏꯁꯤꯅ ꯁꯤꯅ ꯀꯃꯥꯏ ꯇꯧꯕꯅꯣ ꯎꯝ ꯑꯧ ꯎꯝ ꯎꯝ ꯑꯣ ꯍꯣꯏ ꯍꯣꯏ ꯎꯝ ꯎꯝ